ꯑꯥ ꯇꯥꯕ꯭ꯔꯣ ꯑꯗꯣ ꯑꯩꯈꯣꯏꯒꯤ ꯅꯍꯥꯟ ꯊ꯭ꯔꯤꯐ ꯁꯣꯞꯄꯤꯡ ꯅꯍꯥꯟꯈꯩ ꯊ꯭ꯔꯤꯐ ꯁꯣꯞꯄꯤꯡ ꯆꯠꯄꯗꯣ ꯑꯗꯨꯗꯣ ꯍꯧꯖꯤꯛꯇꯤ ꯑꯗꯨꯝ ꯆꯠꯂꯤꯕ꯭ꯔꯣ ꯀꯨꯏꯔꯦꯀꯣ ꯑꯁ ꯑꯗꯨ ꯑꯩꯈꯣꯏ ꯅꯍꯥꯟꯈꯣꯏ ꯑꯩꯈꯣꯏ ꯑꯩꯈꯣꯏ ꯃꯔꯛꯁꯤꯗ ꯃꯅꯥꯛꯇ ꯑꯃ ꯂꯩꯌꯦꯕ ꯌꯥꯝ ꯂꯩꯌꯦꯕ ꯑꯗꯨ ꯆꯠꯂꯝꯃꯦ ꯑꯗꯨ ꯑꯉꯥꯡꯒꯤ ꯉꯥꯛꯇ ꯃꯃꯟꯕꯨꯗꯤ ꯃꯃꯟꯕꯨꯗꯤ ꯑꯗꯨꯝ ꯔꯤꯖꯅꯦꯕꯜ ꯑꯣꯏꯌꯦꯗ ꯇꯣꯞꯁꯁꯤꯡꯗꯣ ꯇꯨ ꯐꯤꯞꯇꯤ ꯊ꯭ꯔꯤ ꯍꯟꯗ꯭ꯔꯦꯠ ꯑꯗꯨꯗ ꯂꯩꯌꯦ

ꯑꯣ ꯍꯣꯏ ꯎꯝ ꯋꯤꯟꯇꯔ ꯑꯗꯨꯅꯦ ꯐꯖ ꯐꯖꯕ ꯊꯣꯛꯂꯛꯀꯅꯤ ꯑꯗꯨꯒ ꯃꯃꯟꯕꯨ ꯌꯥꯝ ꯇꯥꯡꯕꯅꯦ ꯀꯔꯤꯒꯤꯔꯥ ꯌꯥꯝ ꯇꯥꯡꯉꯦ ꯍꯟꯗꯛꯁꯦ ꯎꯝ ꯎꯝ ꯆꯠꯊꯣꯛ ꯆꯠꯁꯤꯟꯗꯣ ꯌꯥꯝ ꯂꯨꯕꯒꯤ ꯍꯣꯏ ꯍꯣꯏ ꯇꯧꯋꯦ ꯇꯧꯋꯦ ꯃꯣꯏ ꯑꯅꯧꯕ ꯀꯥꯏꯗ꯭ꯔꯁꯨ ꯊꯥꯏꯅꯒꯤꯗꯨꯁꯨ ꯑꯗꯨꯝ ꯇꯧꯋꯦꯕ ꯁꯤꯠꯇꯕꯁꯤꯡꯗꯨꯁꯨ ꯑꯗꯨꯝ ꯍꯥꯞꯆꯤꯜꯂꯒ ꯃꯃꯟ ꯍꯦꯟꯒꯠꯂꯒ ꯑꯗꯨꯝ ꯌꯣꯜꯂꯦ ꯎꯝ ꯑꯗꯨꯕꯨꯗꯤ ꯍꯣꯏ ꯍꯣꯏ ꯍꯣꯏ ꯎꯝ ꯎꯝ ꯆꯠꯂꯦ ꯆꯠꯂꯦ ꯑꯗꯨ ꯊ꯭ꯔꯤꯐ ꯁꯣꯄꯤꯡꯁꯦ ꯑꯩꯈꯣꯏꯅ ꯗꯥꯎ ꯌꯥꯔꯗꯤ ꯐꯕꯒꯤ ꯋꯥꯅꯦ ꯅꯠꯇ꯭ꯔꯗꯤ ꯑꯁ ꯐꯠꯇꯕ ꯌꯥꯝꯃꯦ ꯋꯥꯅ ꯊꯤꯔꯒ ꯎꯝ ꯋꯥꯅ ꯈꯂꯂꯒ ꯑꯥ ꯑꯗꯨꯒ ꯃꯣꯏ ꯀꯟꯇꯦꯛ ꯀꯟꯇꯦꯛ ꯇꯧꯔꯒ ꯑꯁ ꯍꯥꯏꯕꯗꯤ ꯃꯤ ꯈꯔ ꯑꯃꯁꯨ ꯂꯩꯗꯅ ꯄꯪꯍꯪꯗ ꯍꯪꯗꯕꯁꯤꯡꯗꯣ ꯄꯪꯍꯪꯗ ꯍꯪꯕ ꯂꯝꯕꯤꯗ ꯂꯩꯕꯁꯤꯡꯗꯤ ꯌꯥꯝ ꯐꯕ ꯌꯥꯎꯗꯦꯕ ꯑꯗꯨ ꯃꯣꯏꯅ ꯃꯣꯏꯒꯤ ꯁꯦꯂꯔ ꯁꯦꯂꯔ ꯂꯩꯕꯗꯣ ꯃꯣꯏꯒꯤ ꯀꯩꯅꯣ ꯀꯥꯏꯕꯗꯣ ꯀꯃꯥꯏ ꯍꯥꯏꯗꯣꯏꯅꯣ ꯈꯪꯗ꯭ꯔꯦ ꯐꯕ ꯐꯠꯇꯕ ꯃꯣꯏꯁꯨ ꯂꯩꯗꯅ ꯃꯃꯟ ꯈꯔ ꯌꯥꯝꯕꯁꯤꯡꯗꯣ ꯎꯝ ꯀꯥꯏꯕꯗꯣ ꯕꯦꯜ ꯐꯕ ꯐꯠꯇꯕ ꯑꯗꯨ ꯃꯣꯏ ꯃꯣꯏꯗ ꯗꯥꯏꯔꯦꯛ ꯁꯦꯂꯔꯗꯨꯗ ꯀꯣꯜ ꯇꯧꯔꯒ ꯑꯗꯨ ꯀꯥꯏꯔꯗꯤ ꯍꯥꯏꯕꯤꯔꯛꯑꯣ ꯍꯥꯏꯔꯗꯤ ꯌꯥꯒꯅꯤ ꯐꯕ ꯑꯗꯨꯝ ꯐꯪꯕ ꯌꯥꯏ ꯐꯖꯕ ꯎꯝ

ꯎꯝ ꯎꯝ ꯎꯝ ꯑꯣ ꯎꯝ ꯑꯥ ꯑꯥ ꯎꯝ ꯎꯝ

ꯑꯥ ꯑꯥ ꯎꯝ ꯎꯝ ꯎꯝ ꯑꯥ ꯍꯣꯡꯅ ꯍꯣꯏ ꯍꯣꯏ ꯍꯣꯏ ꯎꯝ ꯎꯝ ꯎꯝ ꯎꯝ ꯍꯣꯏ ꯑꯗꯨꯃꯥꯏ ꯇꯧꯕꯁꯨ ꯌꯥꯏꯅꯦ ꯈꯔ ꯕꯦꯜ ꯐꯕꯗꯣ ꯑꯗꯨꯒꯨꯝꯕꯗꯣ ꯑꯗꯨꯗ ꯇꯧꯒꯗꯕꯅꯤ ꯎꯝ ꯍꯣꯏ ꯑꯗꯨ ꯏꯆꯦ ꯈꯣꯏꯁꯨ ꯅꯍꯥꯟ ꯍꯣꯏ ꯐꯖꯕꯗꯤ ꯑꯗꯨꯝ ꯌꯥꯎꯋꯦ ꯑꯗꯨ ꯈꯣꯡꯒ꯭ꯔꯥꯎꯗꯤ ꯊꯤꯕ ꯋꯥꯏ ꯑꯌꯥꯝꯕ ꯁ꯭ꯋꯦꯠ ꯁꯔꯠꯀꯨꯝꯕ ꯖꯦꯀꯦꯠꯀꯨꯝꯕ ꯖꯣꯒꯤꯡ ꯑꯗꯨꯗ ꯐꯪꯉꯦ

ꯑꯥ ꯑꯥ ꯍꯣꯏ ꯇꯥꯡꯉꯦ ꯁ꯭ꯋꯥꯏꯁꯤꯗ ꯎꯝ ꯍꯥꯏ ꯍꯥꯏ ꯑꯁ ꯑꯥ ꯑꯉꯥꯡꯒꯤ

ꯇꯥꯡꯉꯦ ꯇꯥꯡꯉꯦ ꯑꯁ ꯍꯥꯏꯒꯅꯨ ꯎꯝ ꯆꯍꯨꯝ ꯄꯤꯕꯗꯣ ꯍꯣꯏ ꯑꯥ ꯑꯗꯨꯅ ꯈꯥꯡꯕꯁꯨ ꯍꯦꯜꯂꯦ

ꯎꯝ ꯑꯗꯨꯅꯦ

ꯎꯝ ꯅꯨꯡꯉꯥꯏ

ꯀꯨꯏꯃꯜꯂꯗꯤ ꯎꯝ ꯀꯨꯏꯃꯜꯂꯗꯤ ꯊꯤꯁꯨ ꯊꯤꯔꯛꯄꯅꯤꯗ ꯁꯦꯀꯦꯟ ꯍꯦꯟꯗꯤ ꯃꯤꯅꯤꯠ ꯃꯤꯅꯤꯠ ꯇꯔꯨꯛ ꯃꯤꯅꯤꯠ ꯇꯔꯨꯛ ꯁꯨꯈ꯭ꯔꯦ ꯑꯗꯨꯝ ꯇꯣꯛꯑꯁꯤꯔꯥ ꯑꯍꯣ ꯍꯣꯏ ꯀꯣ ꯎꯝ ꯕꯥꯏ ꯕꯥꯏ ꯎꯝ ꯑꯣꯀꯦ